ꯑꯩꯈꯣꯏꯒꯤ ꯃꯐꯝ ꯑꯁꯤꯗ ꯒꯣꯚꯔꯃꯦꯟꯒꯤ ꯍꯣꯁꯄꯤꯇꯥꯜ ꯃꯔꯥꯡ ꯀꯥꯏꯅ ꯂꯩꯇꯦ ꯑꯐꯕ ꯒꯣꯚꯔꯃꯦꯟꯒꯤ ꯍꯣꯁꯄꯤꯇꯥꯜ ꯃꯔꯥꯡ ꯀꯥꯏꯅ ꯂꯩꯇꯕꯅ ꯃꯔꯝ ꯑꯣꯏꯔꯒ ꯑꯩꯈꯣꯏꯅ ꯀꯔꯤꯒꯨꯝꯕ ꯃꯇꯝꯗ ꯍꯣꯁꯄꯤꯇꯥꯜ ꯆꯠꯄ ꯃꯇꯝꯗ ꯈꯨꯗꯣꯡ ꯆꯥꯗꯕ ꯀꯌꯥ ꯑꯃꯁꯨ ꯊꯦꯡꯅꯩ ꯀꯔꯤꯒꯨꯝꯕ ꯀꯤꯎ ꯂꯦꯞꯄ ꯃꯇꯝꯗ ꯀꯤꯎ ꯁꯥꯡꯅ ꯁꯥꯡꯅ ꯂꯦꯞꯇꯨꯅ ꯑꯩꯈꯣꯏꯅ ꯑꯋꯥꯕ ꯀꯌꯥ ꯑꯃꯁꯨ ꯊꯦꯡꯅꯩ ꯇꯤꯀꯦꯠ ꯑꯗꯨ ꯂꯧꯔꯕ ꯃꯇꯨꯡꯗꯁꯨ ꯗꯣꯛꯇꯔꯒꯤ ꯃꯅꯥꯛꯇ ꯆꯠꯂꯕ ꯃꯇꯨꯡꯗ ꯀꯥꯎꯟꯇꯔ ꯑꯃ ꯂꯩ ꯑꯗꯨꯗ ꯇꯤꯀꯦꯠ ꯑꯗꯨ ꯊꯥꯖꯤꯜꯂꯕ ꯃꯇꯨꯡꯗ ꯑꯃꯨꯛꯀꯁꯨ ꯃꯤꯡ ꯀꯧꯔꯛꯄ ꯀꯨꯏꯅ ꯉꯥꯏ ꯀꯧꯔꯛꯂꯕ ꯃꯇꯨꯡꯗꯁꯨ ꯗꯣꯛꯇꯔ ꯑꯗꯨꯒꯤ ꯃꯅꯥꯛꯇ ꯑꯃꯨꯛꯀꯁꯨ ꯀꯨꯏꯅ ꯉꯥꯏꯔꯒ ꯂꯩ ꯀꯔꯤꯒꯨꯝꯕ ꯑꯩꯈꯣꯏꯅ ꯑꯗꯨꯗ ꯈꯨꯗꯣꯡ ꯆꯥꯗꯕ ꯀꯌꯥ ꯑꯃꯁꯨ ꯊꯦꯡꯅꯩ ꯃꯗꯨꯗꯤ ꯂꯝ ꯂꯝ ꯊꯥꯞꯅ ꯂꯥꯛꯄ ꯃꯤꯑꯣꯏ ꯁꯤꯡꯒꯤ ꯃꯐꯝꯗꯗꯤ ꯇꯤꯀꯦꯠ ꯑꯁꯤ ꯌꯥꯝꯅ ꯃꯔꯨ ꯑꯣꯏ ꯑꯗꯨꯕꯨ ꯇꯤꯀꯦꯠꯀꯤ ꯃꯇꯝꯗꯤ ꯂꯣꯏꯈꯤꯕꯅ ꯃꯔꯝ ꯑꯣꯏꯗꯨꯅ ꯌꯥꯝꯅ ꯋꯥꯅ ꯍꯟꯈꯤꯕ ꯀꯌꯥ ꯑꯃꯁꯨ ꯎꯕ ꯐꯪꯉꯤ ꯑꯗꯨꯅ ꯑꯩꯈꯣꯏꯒꯤ ꯂꯝꯗꯝ ꯑꯁꯤꯗ ꯒꯣꯚꯔꯃꯦꯟꯒꯤ ꯑꯐꯕ ꯍꯣꯁꯄꯤꯇꯥꯜ ꯑꯁꯤ ꯃꯔꯥꯡ ꯀꯥꯏꯅ ꯂꯩꯍꯟꯅꯤꯡꯉꯤ ꯑꯗꯨꯕꯨ ꯄ꯭ꯔꯥꯏꯚꯦꯠꯀꯤ ꯍꯣꯁꯄꯤꯇꯥꯜꯗꯤ ꯃꯌꯥꯝ ꯑꯃ ꯂꯩ ꯑꯗꯨꯕꯨ ꯄꯩꯁꯥ ꯄꯥꯏꯕꯁꯤꯡꯗꯤ ꯌꯦꯡꯅꯩ ꯑꯗꯨ ꯑꯣꯏꯔꯕꯁꯨ ꯃꯤ ꯃꯌꯥꯝ ꯑꯃꯗꯤ ꯌꯦꯡꯅꯗꯦ ꯃꯔꯝꯗꯤ ꯑꯩꯈꯣꯏꯗꯤ ꯈꯨꯡꯒꯪꯗ ꯂꯩꯕ ꯑꯣꯏꯕꯅ ꯄ꯭ꯔꯥꯏꯚꯦꯠꯀꯤ ꯍꯣꯁꯄꯤꯇꯥꯜ ꯑꯁꯤꯗ ꯌꯦꯡꯕ ꯉꯝꯗꯦ ꯄꯩꯁꯥ ꯌꯥꯝꯅ ꯆꯥꯎꯋꯤ ꯑꯗꯨꯒ ꯗꯣꯛꯇꯔꯒꯤ ꯑꯌꯦꯡꯃꯜꯁꯨ ꯂꯧꯕꯅꯤꯅ ꯑꯩꯈꯣꯏꯅ ꯌꯦꯡꯕ ꯉꯝꯗꯦ ꯃꯔꯝ ꯑꯁꯤꯅ ꯑꯩꯈꯣꯏꯒꯤ ꯂꯝꯗꯝ ꯑꯁꯤꯗ ꯒꯣꯚꯔꯃꯦꯟꯒꯤ ꯑꯐꯕ ꯍꯣꯁꯄꯤꯇꯥꯜ ꯑꯁꯤ ꯃꯔꯥꯡ ꯀꯥꯏꯅ ꯂꯩꯔꯝꯕ ꯇꯥꯔꯕꯗꯤ ꯑꯩꯈꯣꯏꯅ ꯊꯣꯛꯂꯤꯕ ꯑꯋꯥꯕ ꯑꯁꯤ ꯊꯣꯛꯂꯝꯃꯣꯏ